ꯖꯅꯋꯥꯔꯤꯒꯤ ꯇꯥꯡ ꯃꯉꯥ ꯏꯪ ꯂꯤꯁꯤꯡ ꯑꯅꯤꯒ ꯑꯅꯤ ꯃꯥꯔꯁꯀꯤ ꯇꯥꯡ ꯇꯔꯥ ꯏꯪ ꯂꯤꯁꯤꯡ ꯑꯅꯤꯒ ꯇꯔꯨꯛ ꯖꯨꯟꯒꯤ ꯇꯥꯡ ꯅꯤꯄꯥꯟ ꯏꯪ ꯂꯤꯁꯤꯡ ꯑꯅꯤꯒ ꯃꯥꯄꯟ ꯁꯦꯞꯇꯦꯝꯕꯔꯒꯤ ꯇꯥꯡ ꯃꯉꯥ ꯏꯪ ꯂꯤꯁꯤꯡ ꯑꯅꯤꯒ ꯇꯔꯥꯅꯤꯊꯣꯏ ꯅꯕꯦꯝꯕꯔꯒꯤ ꯇꯥꯡ ꯃꯥꯄꯟ ꯏꯪ ꯂꯤꯁꯤꯡ ꯑꯅꯤꯒ ꯀꯨꯟ